ꯍꯜꯂꯣ

ꯀꯗꯥꯏꯗ ꯁꯥꯟꯅꯅꯤ ꯍꯥꯏꯒꯦ ꯀꯩ ꯂꯝꯗꯅꯦꯒꯦ ꯑꯣ ꯀꯔꯤ ꯀꯔꯤ ꯂꯝꯗꯒꯤ ꯂꯥꯛꯀꯗꯣꯏ ꯖꯥꯠꯅꯣ ꯑꯣ ꯑꯗꯨꯗꯤ ꯃꯤ ꯂꯝ ꯌꯥꯎꯗꯖꯥꯠꯂꯣ ꯂꯤꯛꯀꯣꯟꯗꯣ ꯀꯩꯁꯨ ꯅꯠꯇꯦꯗ ꯁꯨꯝ ꯂꯤꯛꯀꯣꯟ ꯁꯥꯟꯅꯕ ꯍꯥꯏꯗꯣ ꯃꯤ ꯑꯅꯤ ꯑꯅꯤ ꯃꯤ ꯀꯣꯔꯣꯛ ꯀꯣꯏꯅ ꯐꯝꯃꯤꯟꯅꯔꯦꯒ ꯃꯗꯨꯗꯩꯗ ꯂꯤꯛꯀꯣꯟ ꯂꯪꯉ ꯂꯪꯉ ꯁꯥꯟꯕ ꯑꯣꯏꯔꯃꯥꯜꯂꯦ ꯑꯩꯁꯨ ꯊꯣꯏꯗꯣꯛꯅ ꯃꯗꯨꯒꯤ ꯃꯔꯝꯗꯣ ꯀꯌꯥꯁꯨ ꯈꯪꯗꯦ ꯑꯗꯣ ꯁꯥꯟꯅꯔꯀꯥꯟꯗ ꯈꯪꯗꯧꯅꯤ ꯄꯨꯡ ꯇꯔꯨꯛ ꯑꯗꯥꯏꯗꯒꯤ ꯆꯠꯂꯁꯤꯔꯥ ꯆꯥꯛꯇꯣ ꯑꯗꯨꯗ ꯃꯣꯏ ꯁꯤꯟꯒꯅꯤ ꯍꯥꯏꯕꯅꯤ ꯆꯥꯛ ꯈꯔ ꯁꯤꯜꯂꯒ ꯆꯥꯛ ꯌꯦꯝꯁꯥꯡ ꯁꯤꯜꯂꯒ ꯆꯥꯛ ꯄꯨꯅꯔ ꯂꯥꯛꯀꯅꯤ ꯍꯥꯏꯕꯅꯦ ꯃꯤꯗꯣ ꯈꯔ ꯌꯥꯝꯕꯅꯗꯤ ꯐꯩ ꯃꯤ ꯈꯔ ꯈꯣꯝꯃꯣ ꯑꯗꯨꯒ ꯆꯠꯂꯁꯤ ꯃꯤ ꯀꯅꯥ ꯀꯅꯥ ꯅꯪ ꯅꯃꯥꯟꯅꯕ ꯈꯔ ꯈꯣꯝꯃꯛꯑꯣ ꯑꯥ ꯑꯗꯨ ꯀꯧꯔꯛꯑꯣ ꯑꯗꯨꯒ ꯆꯦꯜꯂꯛꯑꯣ ꯂꯥꯛꯑꯣ ꯀꯣꯔꯣꯛ ꯀꯣꯏꯅ ꯃꯣꯏ ꯑꯗꯨꯏ ꯃꯣꯏ ꯃꯅꯤꯡꯀꯥꯏꯒꯤ ꯑꯗꯒꯤ ꯃꯃꯥꯡꯀꯥꯏꯒꯤ ꯑꯣ ꯑꯣ ꯑꯩꯈꯣꯏ ꯈꯣꯝꯃꯛꯈꯤꯒꯦ ꯑꯣ ꯐꯤꯗꯥꯗꯣ ꯃꯃꯥꯡ ꯂꯩꯀꯥꯏꯗ ꯂꯩ ꯍꯥꯏꯕꯅꯦ ꯐꯤꯗꯥꯗꯣ ꯑꯣ ꯅꯪꯅ ꯈꯔ ꯆꯠꯂꯒ ꯂꯧꯔꯛꯑꯣ ꯐꯤꯗꯥ ꯌꯥꯎꯗ꯭ꯔꯗꯤ ꯌꯥꯔꯣꯏꯀꯣ ꯑꯗꯣ ꯐꯤꯗꯥꯗꯣ ꯅꯪꯅ ꯆꯠꯂꯒ ꯂꯧꯔꯛꯑꯣ

ꯑꯥ ꯑꯩ ꯂꯤꯛꯀꯣꯟꯗꯣ ꯂꯤꯛꯀꯣꯟ ꯊꯤꯔꯝꯈꯤꯒꯦ ꯑꯗꯨꯒ ꯂꯤꯛꯀꯣꯟꯗꯣ ꯀꯔꯥꯏ ꯂꯩꯈ꯭ꯔꯕꯅꯣ ꯈꯪꯗ꯭ꯔꯦ ꯂꯤꯛꯀꯣꯟꯗꯣ ꯊꯤꯔꯛꯈꯤꯒꯦ ꯑꯗꯨꯒ ꯂꯧꯔꯛꯑꯒꯦ ꯊꯤꯔꯒ ꯄꯨꯊꯣꯔꯛꯑꯒꯦ ꯅꯪꯗꯣ ꯆꯠꯂꯝꯃꯣ ꯀꯣ ꯑꯗꯣ ꯑꯩ ꯉꯥꯏꯔꯗꯤ ꯋꯥꯔꯅꯤ ꯍꯥꯏꯕ ꯅꯪ ꯑꯧ ꯍꯜꯂꯛꯃꯤꯟꯅꯔꯁꯤ ꯍꯣꯔꯦꯟ ꯍꯜꯂꯛꯄꯗꯣ ꯍꯜꯂꯛꯃꯤꯟꯅꯕꯗꯤ ꯑꯗꯣ ꯈꯔ ꯊꯦꯡꯗꯧ ꯃꯥꯜꯂꯦ ꯅꯣꯏ ꯆꯥꯛ ꯌꯦꯟꯖꯥꯡꯗꯣ ꯃꯣꯏꯅ ꯊꯣꯡꯅꯤ ꯍꯥꯏꯕꯅꯤꯅ ꯍꯦꯟꯖꯥꯡ ꯂꯩꯗ꯭ꯔꯤ ꯍꯥꯏꯕꯅꯦ ꯌꯦꯟꯖꯥꯡꯗꯣ ꯂꯩꯔꯒ ꯃꯣꯏ ꯊꯣꯡꯅꯦ ꯍꯥꯏꯕꯅꯦ ꯑꯗꯣ ꯑꯩꯈꯣꯏꯁꯨ ꯆꯥꯛꯇꯣ ꯄꯨꯔꯒ ꯆꯠꯀꯗꯕꯅꯤꯅ ꯆꯥꯛ ꯊꯣꯡꯕꯗꯗꯤ ꯈꯔ ꯃꯇꯝꯗꯣ ꯆꯪꯉꯅꯤꯗꯅꯀꯣ ꯆꯥꯛꯇꯣ ꯊꯣꯡꯉꯒ ꯄꯨꯅꯅꯕ ꯆꯥꯛ ꯊꯣꯡꯉꯝꯃꯒꯦ ꯉꯥ ꯊꯣꯡꯕ ꯑꯃ ꯏꯔꯣꯝꯕ ꯑꯃ ꯆꯝꯐꯨꯠ ꯑꯃ ꯇꯧꯅꯦ ꯍꯥꯏꯕꯅꯦ ꯑꯣ ꯉꯥꯍꯩꯗꯤ ꯉꯥꯍꯩꯗꯤ ꯇꯧꯔꯨꯅꯣ ꯍꯥꯏꯈꯤꯕꯅꯦ ꯉꯥꯍꯩꯗꯨꯗꯤ ꯍꯥꯎꯇꯦ ꯉꯥꯍꯩꯗꯨ ꯆꯥꯅꯤꯡꯗꯦ ꯍꯥꯏꯗꯅ ꯑꯗꯣ ꯉꯥꯗꯣ ꯊꯤꯕ ꯔꯧ ꯆꯥꯁꯤ ꯍꯥꯏꯗꯅ ꯃꯣꯏ ꯀꯩꯊꯦꯜꯗꯒꯤ ꯂꯩꯅꯤ ꯍꯥꯏꯕꯅꯦ ꯔꯧ ꯅꯠꯇ꯭ꯔꯗꯤ ꯆꯥꯅꯤꯡꯗꯦ ꯍꯥꯏꯗꯅꯀꯣ ꯍꯣꯔꯦꯟ ꯄꯨꯡ ꯃꯉꯥ ꯃꯈꯥꯏ ꯇꯔꯨꯛ ꯑꯗꯥꯏꯗ ꯆꯠꯂꯒ ꯑꯗꯨꯒ ꯆꯥꯛ ꯏꯁꯤꯡ ꯄꯨꯗꯣꯏꯅꯤꯅ ꯑꯗꯥꯏꯗ ꯑꯣꯏꯅ ꯆꯠꯂꯁꯤ ꯃꯤ ꯈꯔ ꯍꯧꯔꯒ ꯑꯩꯈꯣꯏꯅꯤꯈꯛ ꯆꯠꯄꯁꯨ ꯐꯔꯛ ꯇꯥꯅꯦꯕꯀꯣ ꯃꯤꯁꯤꯡꯗꯣ ꯍꯧꯔꯒꯅꯦ ꯆꯠꯃꯤꯟꯅꯈꯤꯅꯕ ꯍꯣꯏ ꯍꯣꯏ ꯑꯗꯨ ꯉꯟꯅꯕ ꯑꯩꯁꯨ ꯇꯧꯔꯝꯃꯒꯦ ꯀꯣ ꯅꯪꯁꯨ ꯈꯔ ꯉꯟꯅꯕ ꯃꯤꯗꯣ ꯉꯥꯏꯍꯥꯛ ꯈꯣꯝꯃꯨꯔꯣ ꯃꯤ ꯌꯥꯎꯗꯅꯗꯤ ꯂꯤꯛꯀꯣꯟ ꯁꯥꯟꯅꯕ ꯌꯥꯔꯣꯏꯗꯕꯅꯤꯅꯀꯣ ꯑꯗꯣ ꯃꯣꯏꯒꯤ ꯍꯧꯖꯤꯛꯇꯤ ꯑꯦꯂꯦꯛꯇ꯭ꯔꯤꯛ ꯑꯣꯏꯔꯕꯅꯤꯅ ꯃꯃꯥꯡꯉꯩꯗꯗꯤ ꯍꯥꯞ ꯂꯥꯇꯦꯟ ꯇꯧꯋꯦꯌꯦ